ꯑꯩꯈꯣꯏ ꯀꯩꯅꯣꯁꯦ ꯇꯣꯝꯊꯤꯟ ꯀꯦꯞꯀꯤ ꯃꯤ ꯀꯩꯅꯣ ꯗ꯭ꯔꯥꯏꯚꯔ ꯑꯣꯏꯕꯤꯔꯕ꯭ꯔꯥ ꯑꯣꯔꯗꯔ ꯑꯃꯈꯛꯇꯪ ꯇꯧꯖꯒꯦ ꯇꯧꯕꯅꯦ ꯑꯩ ꯏꯁꯥꯗꯤ ꯃꯐꯝꯁꯤꯗꯩ ꯅꯠꯇꯦ ꯑꯗꯣ ꯑꯩꯈꯣꯏ ꯄꯦꯔꯦꯟꯁꯁꯦ ꯍꯥꯏꯔꯤꯕ ꯃꯐꯝꯗꯨꯗ ꯂꯩꯔꯕꯅꯦꯕ ꯑꯗꯣ ꯃꯈꯣꯏꯒꯤ ꯅꯝꯕꯔ ꯀꯩꯀꯥ ꯄꯤꯖꯔꯛꯀꯦ ꯑꯝꯇ ꯗ꯭ꯔꯣꯞ ꯇꯧꯕꯤꯌꯣ ꯃꯈꯣꯏꯒꯤ ꯐꯣꯟ ꯅꯝꯕꯔ ꯄꯤꯖꯔꯛꯀꯦ ꯑꯗꯣ ꯃꯣꯏ ꯆꯠꯄꯒꯤ ꯀꯩꯅꯣꯁꯦ ꯄꯩꯁꯥ ꯀꯌꯥꯃꯨꯛ ꯑꯣꯏꯗꯣꯏꯅꯣ ꯏꯝꯐꯥꯜꯗꯒꯤꯅ ꯃꯣꯏꯔꯥꯡꯐꯥꯎ ꯆꯠꯀꯗꯧꯕꯅꯦ ꯆꯠꯀꯗꯧꯕ ꯇ꯭ꯔꯤꯞꯁꯤꯒꯤ ꯄꯩꯁꯥ ꯀ꯭ꯌꯥꯝ ꯂꯧꯗꯣꯏꯅꯣ ꯃꯤ ꯀ꯭ꯌꯥꯝ ꯇꯣꯡ ꯌꯥꯅꯤ ꯃꯤ ꯑꯩꯈꯣꯏꯒꯤ ꯇꯣꯡꯗꯣꯏꯁꯤꯅ ꯃꯤ ꯑꯍꯨꯝ ꯑꯗꯣ ꯃꯃꯜ ꯀꯩꯀꯥꯗꯣ ꯑꯩꯉꯣꯟꯗ ꯑꯝꯇ ꯗꯤꯇꯦꯜꯁ ꯍꯥꯏꯕꯤꯔꯛꯑꯣ